ꯍꯜꯂꯣ ꯒꯨꯠ ꯃꯣꯔꯅꯤꯡ ꯃꯦꯗꯥꯝ ꯀꯔꯤ ꯇꯧꯔ ꯂꯩꯕ꯭ꯔꯣ ꯑꯥ ꯍꯥꯎꯅꯤꯗ ꯀꯩꯅꯣ

ꯂꯨꯏ ꯉꯥꯏꯅꯤ ꯍꯣꯏ ꯂꯥꯛꯀꯦ ꯍꯥꯏꯅ ꯂꯩꯕ ꯑꯗꯨ ꯑꯗꯨꯒꯤ ꯄ꯭ꯔꯣꯒ꯭ꯔꯥꯝꯗꯨ ꯀꯔꯤ ꯀꯔꯤ ꯇꯧꯕ꯭ꯔꯥ ꯀꯔꯤ ꯀꯔꯤ ꯅꯨꯡꯉꯥꯏ ꯂꯩꯕ꯭ꯔꯥ ꯑꯗꯨ ꯄꯥꯎꯗꯨ ꯑꯩꯁꯨ ꯂꯧꯅꯤꯡꯉꯦ ꯅꯪꯉꯣꯟꯗ ꯑꯁ ꯑꯗꯨꯗꯤ ꯍꯣꯏ ꯍꯣꯏꯅꯦ ꯑꯗꯨꯗꯤ ꯌꯥꯝ ꯅꯨꯡꯉꯥꯏꯅꯤꯅꯦ ꯀꯣ ꯍꯣꯏ ꯂꯩꯌꯦ ꯑꯩꯁꯨ ꯂꯩꯌꯦ ꯑꯗꯨ ꯄꯥꯎꯃꯥꯏꯒꯤ ꯀꯣ ꯍꯣꯏ ꯍꯣꯏ ꯍꯥꯏꯕꯤꯒꯦ

ꯑꯁ ꯑꯗꯨꯗꯤ ꯑꯩ ꯌꯥꯎꯒꯦ ꯑꯩ ꯌꯥꯝ ꯂꯥꯛꯅꯤꯡꯉꯦ ꯑꯩꯁꯨ ꯍꯣꯏ ꯍꯣꯏ ꯂꯥꯛꯀꯦ ꯑꯗꯣ ꯍꯟꯗꯛꯁꯦ ꯊꯥ ꯀꯌꯥꯗ ꯀꯩꯅꯣ ꯑꯗꯨꯒꯤ ꯐꯦꯁꯇꯤꯚꯦꯜ ꯂꯨꯏꯉꯥꯏꯅꯤꯒꯤꯗꯨ ꯊꯥ ꯀꯌꯥꯗ ꯀꯌꯥꯗ ꯇꯧꯕ꯭ꯔꯥ ꯐꯣꯔꯇꯤꯟ ꯐꯦꯕ꯭ꯋꯥꯔꯤꯗꯀꯣ ꯐꯤꯞꯇꯤꯟ ꯍꯥꯏꯕ꯭ꯔꯣ ꯍꯣ ꯍꯣꯏ ꯑꯗꯨꯗꯤ ꯍꯣꯏ ꯑꯗꯨ ꯍꯣꯏ ꯅꯪ ꯍꯣꯏ ꯑꯗꯨꯗꯤ ꯅꯪꯗꯣ ꯐꯖꯅ ꯄꯥꯎ ꯄꯤꯔꯣꯀꯣ ꯍꯣꯏ ꯖꯤꯅꯤꯕꯤꯒ ꯂꯤꯂꯤꯒ ꯀꯩꯅꯣ ꯃꯈꯣꯏꯅꯤ ꯑꯗꯨꯒ ꯃꯣꯏꯅꯤ ꯌꯥꯝ ꯌꯥꯎꯅꯤꯡꯉꯦ ꯍꯟꯇꯛ ꯃꯔꯨꯞꯁꯤꯡꯁꯨ ꯆꯠꯀꯦ ꯆꯠꯀꯦꯅ ꯑꯩꯕꯨꯁꯨ ꯀꯧꯔꯒ ꯂꯩꯕ ꯑꯗꯨꯒꯤ ꯑꯩꯁꯨ ꯅꯪꯉꯣꯟꯗ ꯍꯪꯅꯤꯡꯕ ꯂꯥꯛꯄ ꯌꯥꯒꯦꯔꯣ ꯀꯔꯤ ꯀꯔꯤ ꯄ꯭ꯔꯣꯒ꯭ꯔꯥꯝ ꯂꯩꯕ꯭ꯔꯣ ꯑꯗꯨ ꯃꯇꯥꯡꯗꯀꯣ ꯑꯁ ꯑꯗꯨꯗꯤ ꯍꯟꯗꯛꯁꯨ ꯑꯩꯈꯣꯏꯁꯦ ꯃꯤ ꯃꯌꯥꯝ ꯌꯥꯎꯔꯒ ꯑꯗꯣ ꯊꯦꯡꯅꯗꯕꯁꯨ ꯀꯨꯏꯔꯦꯕ ꯑꯗꯨꯗ ꯊꯦꯡꯅꯔꯒ ꯌꯥꯝ ꯅꯨꯡꯉꯥꯏꯅꯤꯅꯦ ꯀꯣ ꯍꯣꯏꯅꯦ ꯑꯗꯨ ꯍꯣꯏ ꯍꯣꯏ ꯂꯨꯏꯉꯥꯏꯅꯤꯁꯦ ꯍꯟꯗꯛꯁꯨ ꯈꯨꯟꯒꯤ ꯑꯩꯈꯣꯏꯒꯤ ꯗꯤꯁꯇ꯭ꯔꯤꯛꯇ ꯀꯩꯅꯣ ꯀꯩꯅꯣꯗ ꯇꯧꯒꯦ ꯍꯥꯏꯕ꯭ꯔꯣ ꯁꯦꯅꯥꯄꯇꯤ ꯗꯤꯛꯁ꯭ꯇꯔꯤꯛꯇ ꯀꯣ ꯑꯗꯨꯗꯤ ꯍꯣꯏ ꯂꯥꯛꯀꯦ ꯂꯥꯛꯀꯦ ꯑꯗꯨꯗꯤ ꯑꯩ ꯍꯣꯏ ꯁꯨꯡꯁꯣꯏ ꯁꯣꯏꯔꯣꯏ ꯂꯥꯛꯀꯅꯤ